ꯑꯩꯈꯣꯏꯒꯤ ꯚꯥꯔꯠꯀꯤꯀꯣ ꯀ꯭ꯂꯥꯏꯃꯦꯠ ꯍꯥꯏ ꯇꯥꯔꯦꯀꯣ ꯑꯩꯈꯣꯏꯒꯤ ꯃꯍꯧꯁꯥꯒꯤ ꯈꯜ ꯑꯁꯦ ꯌꯥꯝꯅ ꯈꯦꯠꯅꯔꯦꯕ ꯑꯇꯩ ꯑꯇꯩ ꯂꯝꯒ ꯌꯦꯡꯉꯨꯔꯀꯥꯟꯗꯗꯤ ꯑꯗꯨ ꯀꯃꯥꯏꯅ ꯇꯧꯕꯗ ꯈꯦꯠꯅꯔꯛꯄꯀꯥꯟꯗ ꯑꯩꯈꯣꯏꯒꯤ ꯀꯃꯥꯏꯅ ꯇꯧꯒꯦ ꯍꯥꯏꯀꯥꯟꯗ ꯑꯩꯈꯣꯏꯒꯤ ꯁꯝꯅ ꯍꯥꯏꯔꯕꯗ ꯑꯩꯈꯣꯏ ꯃꯩꯈꯨꯒꯨꯝꯕ ꯑꯦꯌꯔ ꯄꯣꯂꯨꯁꯟꯒꯨꯝꯕ ꯌꯥꯝ ꯊꯣꯛꯂꯛꯄ ꯒꯥꯔꯤ ꯅꯨꯡꯂꯤ ꯆꯥꯡ ꯌꯥꯝꯅ ꯍꯦꯟꯒꯠꯂꯛꯄꯀꯣ ꯑꯗꯒꯤ ꯑꯩꯈꯣꯏꯒꯤ ꯀꯩꯅꯣ ꯃꯣꯏꯒꯤ ꯒꯥꯔꯤ ꯑꯔꯤꯕ ꯁꯤꯖꯤꯟꯅꯗ꯭ꯔꯕ ꯊꯥꯏꯅꯒꯤ ꯃꯇꯝ ꯍꯦꯜꯂꯕ ꯒꯥꯔꯤ ꯃꯌꯥꯝꯁꯤꯁꯨ ꯃꯣꯏꯁꯨ ꯃꯩꯈꯨ ꯊꯣꯛꯄ ꯃꯌꯥꯝ ꯍꯦꯟꯒꯠꯂꯛꯏꯀꯣ ꯁꯨꯒꯨꯝꯕ ꯃꯌꯥꯝꯁꯤꯅ ꯃꯔꯝ ꯑꯣꯏꯔꯒ ꯑꯩꯈꯣꯏꯒꯤ ꯀ꯭ꯂꯥꯏꯃꯦꯠꯁꯦ ꯚꯥꯔꯠꯀꯤ ꯑꯣꯏꯕ ꯀ꯭ꯂꯥꯏꯃꯦꯠꯁꯦ ꯌꯥꯝꯅ ꯐꯠꯇ꯭ꯔꯦꯕ ꯑꯗꯨꯅ ꯅꯣꯡꯖꯨ ꯅꯨꯡꯁꯥ ꯈꯦꯠꯅꯔꯛꯄꯒꯤ ꯃꯇꯨꯡꯏꯟꯅ ꯑꯩꯈꯣꯏꯅ ꯎꯋꯥ ꯌꯥꯟꯊꯠꯄ ꯑꯗꯒꯤ ꯐꯣꯔꯦꯁꯇ ꯂꯝ ꯂꯩꯇꯕꯗꯒꯤ ꯐꯣꯔꯦꯁ ꯃꯌꯥꯝꯒꯤ ꯎ ꯋꯥꯁꯤꯡ ꯌꯥꯟꯊꯠꯂꯒ ꯐꯣꯔꯦꯁꯇ ꯏꯅꯗꯁꯇ꯭ꯔꯤ ꯂꯤꯡꯈꯠꯂꯛꯄ ꯀꯝꯄꯦꯅꯤ ꯁꯥꯒꯠꯂꯛꯄ ꯑꯗꯨꯒꯤ ꯃꯔꯝ ꯑꯣꯏꯔꯒ ꯎ ꯋꯥ ꯍꯧꯗ꯭ꯔꯕꯅꯤꯅ ꯑꯩꯈꯣꯏꯒꯤ ꯃꯍꯧꯁꯥꯒꯤ ꯈꯜꯁꯨ ꯍꯥꯏꯗꯔꯛꯑꯦ ꯑꯗꯨꯅ ꯃꯔꯝ ꯑꯣꯏꯔꯒ ꯑꯩꯈꯣꯏꯒꯤ ꯋꯦꯗꯔꯁꯨ ꯌꯥꯔꯛꯇ꯭ꯔꯦ ꯑꯗꯨ ꯀꯩꯅꯣ ꯑꯌꯤꯡ ꯑꯁꯥ ꯍꯦꯠꯅꯔꯛꯑꯦꯀꯣ ꯑꯗꯒꯤ ꯍꯋꯥ ꯅꯨꯡꯁꯤꯠ ꯍꯥꯏ ꯇꯥꯔꯦꯅꯦꯀꯣ ꯅꯨꯡꯁꯤꯠ ꯅꯨꯡꯁꯥ ꯐꯠꯂꯛꯇ꯭ꯔꯦ ꯑꯗꯨꯏꯁꯨ ꯃꯊꯛꯇ ꯏꯟꯗꯁꯇ꯭ꯔꯤ ꯃꯌꯥꯝ ꯑꯃ ꯂꯤꯡꯈꯠꯂꯛꯄꯁꯤꯅ ꯃꯩꯈꯨ ꯃꯌꯥꯝ ꯀꯥꯈꯠꯂꯛꯄꯗꯨꯅ ꯃꯔꯝ ꯑꯣꯏꯔꯒꯁꯨ ꯃꯗꯨꯗꯒꯤ ꯊꯣꯛꯂꯛꯄ ꯏꯌꯔ ꯄꯣꯂꯨꯁꯟ ꯃꯌꯥꯝꯗꯨꯅꯁꯨ ꯑꯩꯈꯣꯏꯁꯦ ꯑꯩꯈꯣꯏꯒꯤ ꯀꯩ ꯍꯥꯏ ꯇꯥꯔꯦ ꯏꯁꯃꯣꯛ ꯄꯣꯏꯖꯅꯤꯡꯒꯨꯝꯕ ꯀꯩꯒꯨꯝꯕ ꯃꯌꯥꯝ ꯑꯃ ꯁꯨꯝꯕ ꯊꯣꯛꯂꯛꯄꯁꯤꯅꯁꯨ ꯑꯩꯈꯣꯏꯒꯤ ꯚꯥꯔꯠꯁꯦ ꯑꯗꯨꯛꯀꯤ ꯃꯇꯤꯛ ꯀ꯭ꯂꯥꯏꯃꯦꯠꯀꯤ ꯃꯇꯥꯡꯗꯗꯤ ꯑꯇꯣꯞꯄ ꯂꯝꯁꯤꯡꯒ ꯌꯥꯝ ꯊꯤꯅ ꯈꯦꯠꯅꯈ꯭ꯔꯦ ꯍꯥꯏꯅ ꯁꯨꯃꯥꯏꯅ ꯊꯝꯖꯒꯦ